ꯍꯜꯂꯣ ꯁꯤꯕꯨ ꯃꯦꯝ ꯁꯨꯅꯤꯇꯥ ꯑꯣꯏꯕꯤꯔꯕ꯭ꯔꯣ ꯃꯦꯝ ꯑꯩꯗꯣ ꯁꯨꯝ ꯇꯧꯔꯛꯄꯅꯦꯕꯀꯣ ꯑꯩꯁꯦ ꯅꯍꯥꯟ ꯅꯨꯃꯤꯠ ꯍꯨꯝꯅꯤꯗꯒꯤ ꯂꯥꯏꯍꯧ ꯀꯟꯅ ꯍꯧꯔꯛꯑꯦ ꯑꯗꯨꯅ ꯁ꯭ꯀꯨꯜꯗꯨ ꯂꯥꯛꯄ ꯉꯝꯗ꯭ꯔꯦ ꯑꯗꯨ ꯑꯩꯅ ꯂꯥꯛꯇ꯭ꯔꯕꯅꯤꯅ ꯃꯦꯝꯗꯒꯤ ꯂꯤꯐ ꯑꯝꯇ ꯂꯧꯒꯦꯅ ꯇꯧꯖꯔꯛꯄꯅꯦ ꯃꯦꯝ ꯃꯦꯝ ꯍꯧꯖꯤꯛꯃꯛꯀꯤꯗꯤ ꯃꯦꯝ ꯍꯧꯖꯤꯃꯛꯀꯤꯗꯤ ꯍꯣꯁꯄꯤꯇꯥꯜ ꯀꯔꯤ ꯀꯔꯥꯗꯤ ꯆꯠꯇꯦꯕꯀꯣ ꯑꯗꯨ ꯑꯣꯏꯔꯁꯨ ꯑꯩ ꯍꯌꯦꯡꯒꯨꯝꯕꯗꯤ ꯆꯠꯅꯕ ꯍꯣꯠꯅꯒꯦ ꯑꯗꯣ ꯍꯌꯦꯡ ꯊꯥꯖꯤꯜꯂꯛꯑꯁꯨ ꯌꯥꯒꯗ꯭ꯔꯅ ꯃꯦꯝꯗ ꯑꯝꯇ ꯀꯣꯜ ꯇꯧꯖꯔꯛꯄ

ꯃꯦꯝ ꯑꯃꯨꯛ ꯑꯃꯨꯛꯇ ꯑꯥ ꯍꯣꯏ ꯃꯦꯝ ꯑꯃꯨꯛꯇ ꯍꯥꯏꯕꯤꯔꯛꯑꯣ

ꯑꯥꯎ

ꯎꯝ ꯑꯗꯣ ꯃꯦꯝ ꯑꯩꯁꯦ ꯁꯨꯝ ꯇꯧꯕꯅꯦ ꯉꯁꯤ ꯍꯌꯦꯡ ꯆꯠꯄ ꯉꯝꯗ꯭ꯔꯁꯨꯨꯨ ꯍꯪꯆꯤꯠꯀꯨꯝꯕ ꯑꯣꯏꯔꯁꯨ ꯆꯠꯅꯕꯗꯤ ꯍꯣꯠꯅꯩꯌꯦꯕꯀꯣ ꯑꯗꯨ ꯑꯩꯒꯤ ꯑꯩꯁꯨ ꯏꯊꯟꯇ ꯂꯩꯕꯅꯤꯅ ꯏꯊꯟꯗ ꯅꯥꯕꯗꯣ ꯌꯥꯝ ꯈꯔ ꯁꯦꯔꯁ ꯑꯣꯏ ꯑꯣꯏꯕꯒꯨꯝ ꯇꯧꯕ ꯑꯩꯁꯦ ꯑꯗꯨꯅ ꯏꯊꯟꯇ ꯆꯠꯄ ꯉꯝꯗꯕ ꯑꯗꯨꯅ ꯑꯩꯁꯦ ꯑꯗꯨꯅ ꯍꯥ ꯑꯥꯎ ꯃꯥꯟꯅꯦ ꯃꯦꯝ ꯑꯩ ꯄꯦꯔꯦꯟꯁꯁꯤꯡꯗꯣ ꯀꯧꯗꯤ ꯀꯧꯔꯦ ꯑꯗꯣ ꯃꯣꯏꯁꯦ ꯌꯧꯔꯛꯇ꯭ꯔꯤꯕ ꯍꯌꯦꯡ ꯌꯧꯔꯛꯀꯅꯤ ꯌꯧꯔꯛꯑꯁꯨ ꯈꯔ ꯊꯦꯡꯒꯗꯧꯕ ꯑꯗꯨꯅ ꯍꯪꯆꯤꯠ ꯑꯣꯏꯅ ꯆꯠꯂꯒ ꯍꯪꯆꯤꯠ ꯍꯥꯏꯖꯤꯜꯂꯛꯄꯗꯤ ꯌꯥꯔꯣꯏꯗ꯭ꯔꯣ ꯑꯥ ꯍꯣꯏ ꯃꯦꯝ ꯑꯩꯁꯨ ꯐꯣꯟꯕꯨꯗꯤ ꯇꯧꯔꯒ ꯍꯥꯏꯕꯅꯦ ꯑꯗꯣ ꯁꯦꯅꯥꯄꯇꯤꯒꯤ ꯗꯤꯁꯇ꯭ꯔꯤꯛ ꯍꯣꯁꯄꯤꯇꯥꯜꯗꯨꯗ ꯆꯠꯅꯕ ꯍꯣꯠꯅꯔꯒꯦ ꯃꯦꯝ ꯑꯗꯣ ꯍꯣꯏ ꯃꯦꯝ ꯑꯗꯣ ꯑꯩ ꯍꯌꯦꯡꯃꯛ ꯆꯠꯄ ꯉꯝꯗ꯭ꯔꯁꯨ ꯍꯪꯆꯤꯠ ꯆꯠꯂꯒ ꯑꯩ ꯑꯩ ꯅꯠꯇ꯭ꯔꯁꯨ ꯑꯩꯈꯣꯏꯒꯤ ꯀꯖꯤꯟꯁꯒꯨꯝꯕ ꯃꯣꯏꯗ ꯊꯥꯍꯜꯂꯛꯄꯁꯨ ꯌꯥꯒꯗ꯭ꯔꯥ ꯃꯦꯝ ꯑꯥ

ꯍꯣꯏ ꯍꯣꯍꯣ ꯍꯣꯏ ꯍꯣꯏ ꯃꯦꯝ ꯍꯧꯖꯤꯛꯃꯛ ꯍꯌꯦꯡ ꯆꯠꯄ ꯉꯝꯃꯗꯤ ꯍꯌꯦꯡ ꯆꯠꯂꯒꯦ ꯅꯠꯇ꯭ꯔꯗꯤ ꯍꯪꯆꯤꯠ ꯑꯩ ꯂꯤꯐꯇꯣ ꯑꯩꯈꯣꯏ ꯋꯥꯔꯗꯦꯟꯗ ꯅꯠꯇꯔꯒ ꯑꯩꯒꯤ ꯀꯖꯤꯟꯁ ꯑꯃꯁꯨ ꯂꯩꯌꯦꯕꯀꯣ ꯑꯩꯈꯣꯏꯒ ꯂꯩꯃꯤꯟꯅꯕ ꯄꯨꯟꯅ ꯃꯉꯣꯟꯗ ꯑꯣꯏꯔꯁꯨ ꯊꯝꯃꯝꯃꯒꯦ ꯍꯣꯏ ꯌꯥꯝ ꯅꯨꯡꯉꯥꯏꯖꯔꯦ ꯃꯦꯝ ꯑꯗꯨ ꯑꯣꯏꯔꯗꯤ ꯊꯝꯖꯔꯒꯦ ꯎꯝ ꯎꯝ ꯎꯝ ꯊꯝꯃꯦꯀꯣ